ꯃꯅꯤꯄꯨꯔꯤꯒꯤ ꯂꯣꯟꯊꯩ ꯇꯝꯈꯤꯕ ꯑꯃꯁꯨꯡ ꯁꯤꯖꯤꯟꯅꯈꯤꯕ ꯂꯩ ꯃꯅꯤꯄꯨꯔꯤꯒꯤ ꯂꯣꯟꯊꯩꯁꯤꯡꯁꯦ ꯌꯥꯝꯅ ꯁꯤꯖꯤꯟꯅꯕ ꯅꯨꯡꯉꯥꯏꯔꯕ ꯑꯃꯁꯨꯡ ꯃꯤꯒ ꯄꯥꯎ ꯐꯥꯎꯁꯤꯟ ꯇꯧꯕ ꯃꯇꯝꯗ ꯌꯥꯝꯅ ꯒ꯭ꯌꯥꯟ ꯇꯥꯕ ꯑꯃꯁꯨꯡ ꯃꯤꯅ ꯑꯟꯗꯔꯁꯇꯦꯟ ꯑꯩꯅ ꯍꯥꯏꯔꯤꯕꯗꯨ ꯒ꯭ꯌꯥꯟ ꯇꯥꯅ ꯂꯧꯁꯟꯕꯁꯨ ꯉꯝꯃꯤ ꯑꯃꯁꯨꯡ ꯃꯤꯅ ꯇꯥꯕꯗꯨꯁꯨ ꯌꯥꯝ ꯅꯨꯡꯉꯥꯏ ꯑꯀꯟꯕ ꯋꯥꯍꯩꯁꯨ ꯌꯥꯝ ꯑꯣꯏꯗꯦ ꯃꯅꯤꯄꯨꯔꯤ ꯂꯣꯟ ꯍꯥꯏꯕꯁꯤꯗꯤ ꯏꯃꯥꯅ ꯄꯣꯛꯄꯗꯒꯤ ꯇꯝꯖꯔꯛꯑꯕ ꯑꯃꯁꯨꯡ ꯂꯩꯖꯔꯛꯑꯕ ꯂꯣꯟ ꯑꯃꯅꯤ ꯁꯤ ꯂꯣꯟꯁꯤꯅ ꯃꯤ ꯀꯌꯥꯕꯨ ꯄꯥꯎ ꯐꯥꯎꯅꯍꯜꯂꯤ ꯑꯃꯁꯨꯡ ꯅꯨꯡꯉꯥꯏꯇꯕ ꯋꯥꯔꯤ ꯀꯌꯥ ꯅꯨꯡꯉꯥꯏꯇꯕ ꯂꯩꯕ ꯀꯌꯥ ꯍꯥꯏꯅꯍꯟꯕ ꯀꯌꯥ ꯌꯥꯎꯏ ꯑꯃꯁꯨꯡ ꯃꯅꯤꯄꯨꯔꯤ ꯂꯦꯡꯒꯣꯏꯁꯁꯦ ꯏꯟꯗꯤꯌꯥꯒꯤ ꯑꯣꯏꯅ ꯐꯥꯎꯔꯕ ꯑꯃꯁꯨꯡ ꯃꯤꯡꯆꯠ ꯂꯩꯔꯕ ꯂꯣꯟ ꯑꯃꯗ ꯆꯜꯂꯤꯕꯅꯤ ꯂꯣꯟ ꯀꯌꯥ ꯑꯃꯁꯨ ꯂꯩ ꯑꯃꯁꯨꯡ ꯀꯌꯥꯝꯗꯨꯒꯤ ꯃꯔꯛꯇ ꯁꯤꯒꯤ ꯂꯣꯟꯁꯤꯅ ꯌꯥꯝꯅ ꯅꯨꯡꯉꯥꯏ ꯍꯥꯏꯅ ꯈꯟꯖꯩ ꯏꯁꯥꯒꯤ ꯂꯣꯟ ꯑꯣꯏꯖꯕꯅꯤꯅ ꯑꯃꯁꯨꯡ ꯇꯝꯕꯗꯁꯨ ꯌꯥꯝ ꯅꯨꯡꯉꯥꯏꯕ ꯑꯣꯏꯕꯅꯤꯅ ꯁꯤꯅ ꯃꯈꯥ ꯇꯥꯔꯛꯄ ꯃꯤꯑꯣꯏꯕꯁꯤꯡꯗ ꯁꯤꯖꯤꯟꯅꯅꯕ ꯑꯃꯁꯨꯡ ꯆꯥꯎꯈꯠꯅꯉꯥꯏꯗꯃꯛꯇ ꯂꯣꯟꯁꯤ ꯃꯨꯠꯇꯅꯉꯥꯏꯗꯃꯛꯇ ꯃꯌꯥꯝꯅ ꯀꯌꯥ ꯍꯣꯠꯅꯖꯔꯤ ꯑꯃꯁꯨꯡ ꯃꯅꯤꯄꯨꯔꯤ ꯂꯣꯟ ꯍꯥꯏꯕꯁꯤꯗꯤ ꯃꯤꯌꯥꯝ ꯈꯨꯗꯤꯡꯃꯛꯅ ꯌꯥꯝꯅ ꯄꯥꯝꯖꯅ ꯇꯝꯖꯔꯤꯕ ꯑꯃꯁꯨꯡ ꯃꯤꯉꯣꯟꯗ ꯀꯌꯥ ꯇꯝꯍꯟꯖꯔꯤ ꯃꯁꯤ ꯍꯥꯏꯔꯒ ꯑꯩ ꯂꯣꯏꯁꯤꯟꯖꯔꯒꯦ